ꯍꯜꯂꯣ ꯀꯅꯥꯅꯣ ꯃꯥꯅꯦ ꯑꯩꯉꯣꯟꯗꯁꯤ ꯌꯥꯝ ꯂꯩꯌꯦꯕ ꯑꯗꯨ ꯑꯣ ꯃꯔꯤꯡꯒꯤꯔꯥ ꯑꯣ ꯑꯣ ꯃꯔꯤꯡꯒꯤꯁꯦ ꯂꯩꯌꯦ ꯑꯗꯨ ꯕ꯭ꯂꯦꯛꯇ ꯋꯥꯏꯠꯀꯤ ꯑꯌꯥꯝꯕꯗꯣ ꯑꯗꯨ ꯂꯩꯌꯦ ꯑꯗꯨꯒ ꯔꯦꯗꯀꯤꯁꯨ ꯈꯔ ꯂꯩꯌꯦ ꯑꯣ ꯑꯩꯉꯣꯟꯗ ꯊꯝꯕꯁꯦꯀꯣ ꯑꯌꯥꯝꯕꯗꯤ ꯋꯦꯁꯀꯣꯠꯇꯤ ꯃꯦꯆꯤꯟꯅ ꯁꯥꯕꯁꯨ ꯌꯥꯎꯕꯅꯦ ꯑꯗꯨꯕꯨ ꯃꯐꯂꯔꯗꯤ ꯑꯌꯥꯝꯕ ꯈꯨꯠꯅ ꯂꯣꯏꯅ ꯁꯥꯕꯅꯦ ꯈꯨꯠꯅ ꯁꯥꯕ ꯈꯣꯏꯗꯨꯅꯦ ꯑꯩꯉꯣꯟꯗ ꯊꯝꯕꯁꯦ ꯍꯣꯏ ꯍꯣꯏ ꯍꯌꯦꯡ ꯌꯦꯡꯕ ꯂꯥꯏꯑꯣ ꯑꯗꯨ ꯑꯩꯒꯤ ꯗꯨꯀꯥꯟꯗꯨꯀꯣ ꯍꯌꯦꯡꯁꯦ ꯄꯨꯡ ꯈꯔ ꯊꯦꯡꯅ ꯍꯥꯡꯒꯅꯤꯀꯣ ꯑꯦꯂꯕꯦꯟ ꯃꯇꯨꯡꯗ ꯍꯥꯡꯒꯅꯤ ꯑꯗꯨ ꯀꯥꯟꯗ ꯂꯥꯛꯑꯣꯀꯣ ꯍꯣꯏ ꯍꯣꯏ ꯍꯌꯦꯡ ꯂꯥꯛꯑꯣ ꯍꯣꯏ ꯍꯣꯏ ꯌꯥꯔꯦ ꯌꯥꯔꯦ ꯍꯌꯦꯡ ꯊꯦꯡꯅꯔꯁꯦ